ꯃꯅꯤꯄꯨꯔ ꯂꯣꯟ ꯍꯥꯏꯕꯁꯦ ꯍꯥꯟꯅꯗꯒꯤ ꯂꯤꯁꯤꯡ ꯃꯉꯥ ꯃꯄꯨꯡ ꯐꯥꯔꯕ ꯂꯦꯡꯒ꯭ꯋꯦꯖ ꯂꯣꯜ ꯑꯃꯅꯤ ꯑꯩ ꯍꯥꯏꯅ ꯍꯥꯏꯖꯅꯤꯡꯉꯤ ꯑꯗꯨ ꯃꯅꯤꯄꯨꯔ ꯂꯣꯟ ꯍꯥꯏꯕꯁꯦ ꯀꯗꯥꯏ ꯀꯗꯥꯏꯗꯒꯤ ꯄꯨꯊꯣꯛꯑꯒ ꯑꯩꯈꯣꯏꯅ ꯁꯪꯁꯀ꯭ꯔꯤꯠꯇꯒꯤ ꯇꯥꯃꯤꯜꯗꯒꯤ ꯄꯨꯊꯣꯛꯑꯒ ꯑꯩꯈꯣꯏ ꯃꯤꯇꯩꯂꯣꯟꯁꯦ ꯁꯥꯖꯤꯟꯅꯕ ꯑꯗꯨ ꯂꯣꯟꯗꯤ ꯅꯠꯇꯦ ꯑꯗꯨ ꯃꯊꯛꯇ ꯕꯦꯡꯒꯂꯤꯗꯒꯤ ꯁꯪꯁꯀ꯭ꯔꯤꯠ ꯂꯣꯟꯁꯦ ꯄꯨꯊꯣꯛꯑꯒ ꯑꯗꯨꯁꯨ ꯑꯣꯏꯕꯁꯨ ꯅꯠꯇꯦ ꯑꯗꯨꯕꯨ ꯃꯅꯤꯄꯨꯔꯤ ꯂꯣꯟ ꯃꯥꯒꯤ ꯏꯟꯐ꯭ꯂꯨꯌꯦꯟꯁ ꯍꯥꯏꯕꯁꯦ ꯃꯅꯤꯄꯨꯔ ꯀꯪꯂꯩꯄꯥꯛ ꯍꯥꯏꯕꯒꯤ ꯑꯁꯦꯡꯕ ꯂꯣꯟ ꯑꯃꯅꯤ ꯍꯥꯏꯅ ꯑꯩ ꯍꯥꯏꯖꯅꯤꯡꯉꯤ ꯑꯗꯨ ꯃꯊꯛꯇ ꯑꯩꯈꯣꯏ ꯃꯩꯇꯩ ꯂꯣꯟ ꯃꯅꯤꯄꯨꯔ ꯍꯥꯏꯕ ꯂꯦꯡꯒ꯭ꯋꯦꯖ ꯍꯥꯏꯕ ꯑꯣꯐꯤꯁꯤꯌꯦꯜ ꯂꯦꯡꯒ꯭ꯋꯦꯖ ꯑꯆꯧꯕ ꯑꯃ ꯑꯣꯏꯕꯅꯦ ꯑꯗꯨꯅ ꯃꯅꯤꯄꯨꯔ ꯂꯣꯟ ꯍꯥꯏꯕꯁꯦ ꯏꯟꯗꯤꯌꯥꯒꯤ ꯏꯟꯗꯤꯌꯥꯒꯤ ꯀꯟꯁꯇꯤꯇ꯭ꯌꯨꯁꯟꯗꯁꯨ ꯁꯗ꯭ꯌꯨꯜ ꯑꯦꯛꯗ ꯌꯥꯎꯔꯛꯄ ꯂꯣꯟ ꯑꯃꯅꯤ ꯑꯗꯨ ꯃꯥ ꯃꯁꯥꯒꯤ ꯃꯅꯤꯄꯨꯔ ꯂꯣꯟ ꯍꯥꯏꯕꯁꯦ ꯃꯁꯥꯒꯤ ꯂꯣꯟ ꯀꯜꯆꯔ ꯇꯣꯉꯥꯟ ꯇꯣꯉꯥꯟꯕ ꯂꯩꯕ ꯑꯁꯦꯡꯕ ꯑꯣꯔꯤꯒꯤ ꯂꯣꯜ ꯑꯃꯅꯤ ꯍꯥꯏꯅ ꯑꯩ ꯍꯥꯏꯖꯅꯤꯡꯉꯤ ꯂꯣꯏꯅꯅ ꯂꯣꯏꯅꯅ ꯑꯩꯈꯣꯏꯅ ꯏꯟꯔꯤꯆꯃꯦꯟ ꯑꯣꯐ ꯏꯟꯗꯤꯌꯥ ꯑꯥꯔꯤꯌꯟ ꯂꯦꯡꯒ꯭ꯋꯦꯖ ꯂꯣꯟ ꯑꯗꯨꯅ ꯑꯣꯔꯤꯖꯤꯅꯦꯇꯦꯠ ꯐ꯭ꯔꯣꯝ ꯁꯪꯁꯀ꯭ꯔꯤꯠ ꯍꯥꯏꯕꯁꯨ ꯑꯃ ꯂꯩꯕꯅꯦ ꯑꯗꯨꯅ ꯑꯩꯈꯣꯏꯒꯤ ꯃꯅꯤꯄꯨꯔ ꯂꯣꯟ ꯍꯥꯏꯕꯁꯦ ꯑꯗꯨꯝ ꯏꯟꯐ꯭ꯂꯨꯌꯦꯟ ꯃꯤ ꯃꯌꯥꯝꯅ ꯌꯥꯕ ꯇꯧꯕ ꯌꯥꯕ ꯑꯗꯨꯝ ꯂꯦꯡꯒ꯭ꯋꯦꯖ ꯑꯃꯅꯤ ꯍꯥꯏꯅꯁꯨ ꯑꯩ ꯍꯥꯏꯖꯅꯤꯡꯉꯤ ꯑꯗꯨꯅ ꯑꯩꯈꯣꯏꯒꯤ ꯃꯅꯤꯄꯨꯔꯤ ꯂꯣꯟ ꯍꯥꯏꯕꯁꯦ ꯍꯥꯟꯅ ꯏꯄꯥ ꯏꯄꯨ ꯊꯛꯇꯒꯤ ꯑꯩꯈꯣꯏ ꯂꯣꯟꯁꯦ ꯑꯣꯜ ꯃꯅꯤꯄꯨꯔ ꯂꯦꯡꯒ꯭ꯋꯦꯖ ꯍꯥꯏꯕꯁꯦ ꯂꯩꯌꯦ ꯑꯗꯨꯅ ꯏꯟꯗꯤꯌꯥ ꯃꯈꯩꯁꯦ ꯑꯩꯈꯣꯏ ꯏꯟꯐ꯭ꯂꯨꯌꯦꯟ ꯇꯧꯋꯦ ꯑꯗꯨꯅ ꯃꯤ ꯃꯌꯥꯝꯅ ꯅꯨꯡꯉꯥꯏꯅ ꯍꯧꯖꯤꯛ ꯃꯩꯇꯩꯂꯣꯟꯗ ꯋꯥꯔꯤ ꯁꯥꯕ ꯁꯥꯕ ꯐꯪꯉꯦ ꯍꯥꯏꯕꯁꯦ ꯑꯩ ꯑꯗꯨ ꯃꯊꯛꯇ ꯑꯩ ꯍꯥꯏꯅꯤꯡꯉꯤ